ꯌꯦꯁ ꯑꯩ ꯂꯥꯏꯔꯤꯛ ꯄꯥꯕꯁꯦ ꯍꯣꯕꯤ ꯑꯃ ꯑꯣꯏꯅ ꯁꯨꯝ ꯄꯥꯃꯖꯩ ꯑꯩꯒꯤ ꯂꯥꯏꯔꯤꯛ ꯇꯃꯃꯤꯕ ꯏꯁꯇꯨꯗꯦꯟ ꯑꯃ ꯑꯣꯏꯅꯁꯨ ꯑꯗꯨꯅ ꯂꯥꯏꯔꯤꯛ ꯄꯥꯕꯁꯦ ꯑꯗꯨꯝ ꯄꯤꯛꯇ꯭ꯔꯨ ꯄꯤꯛꯏ ꯀꯥꯟꯗꯒꯤ ꯑꯉꯥꯡ ꯃꯆꯥ ꯑꯣꯏꯔꯤ ꯀꯥꯟꯗꯒꯤꯕꯨꯗꯤ ꯂꯥꯏꯔꯤꯛ ꯄꯥꯕꯒꯤ ꯍꯦꯕꯤꯠꯁꯤ ꯂꯩꯔꯝꯗꯦ ꯑꯗꯨꯕꯨ ꯑꯩꯅ ꯀ꯭ꯂꯥꯁ ꯑꯩꯠꯃꯨꯛ ꯀꯥꯔꯛꯄꯁꯤꯗꯗꯤ ꯏꯁꯥꯅ ꯏꯁꯥꯗꯨ ꯔꯦꯑꯦꯂꯥꯏꯖ ꯇꯧꯔꯛꯑ ꯀꯥꯟꯗ ꯂꯥꯏꯔꯤꯛꯇꯣ ꯄꯥꯅꯤꯡꯕ ꯑꯩꯉꯣꯟꯗ ꯂꯥꯏꯔꯤꯛꯁꯤ ꯅꯣꯡꯃꯒꯤ ꯈꯔ ꯄꯥꯍꯧꯗ꯭ꯔꯗꯤ ꯁꯨꯝ ꯅꯨꯡꯉꯥꯏꯖꯗꯕ ꯀꯨꯝꯕ ꯐꯥꯎꯕꯗꯣ ꯑꯗꯨꯝꯕꯗꯣ ꯍꯧꯔꯛꯑꯦ ꯑꯗꯨꯗꯒꯤ ꯑꯩꯁꯤ ꯁꯨꯝ ꯂꯥꯏꯔꯤꯛꯁꯤ ꯑꯩꯒꯤ ꯍꯦꯕꯤꯠ ꯑꯃ ꯑꯣꯏꯅ ꯄꯥꯔꯛꯄꯗꯒꯤ ꯁ꯭ꯀꯨꯜꯗꯁꯨ ꯔꯦꯡꯀꯨꯝꯕꯁꯨ ꯌꯥꯎꯖꯔꯛꯑꯦ ꯑꯩꯅ ꯄꯥꯕꯒꯤ ꯃꯇꯤꯛ ꯑꯗꯨꯅ ꯂꯥꯏꯔꯤꯛ ꯄꯥꯕꯁꯦ ꯑꯩ ꯌꯥꯝ ꯅꯨꯡꯉꯥꯏꯕ ꯍꯧꯖꯤꯛꯇꯤ ꯌꯥꯝ ꯍꯩꯅꯖꯕ ꯍꯥꯏꯕꯗꯨ ꯑꯣꯏꯔꯦ ꯑꯩꯒꯤ ꯑꯦꯀꯥꯗꯦꯃꯤꯛꯀꯤ ꯂꯥꯏꯔꯤꯛ ꯅꯠꯇ꯭ꯔꯒꯁꯨ ꯑꯇꯣꯞꯄ ꯅꯣꯕꯦꯜꯁ ꯀꯨꯝꯕ ꯑꯗꯒꯤ ꯑꯇꯣꯞꯄ ꯐꯤꯂꯣꯖꯣꯐꯔꯁꯤꯡꯒꯤ ꯃꯣꯏꯒꯤ ꯕꯥꯏꯑꯣꯒ꯭ꯔꯥꯐꯤꯒꯨꯝꯕꯁꯤ ꯄꯥꯕꯁꯤ ꯌꯥꯝ ꯅꯨꯡꯉꯥꯏꯕꯗꯨ ꯑꯩꯉꯣꯟꯗ ꯑꯣꯏꯌꯦ ꯑꯗꯨꯒ ꯑꯩꯒꯤ ꯁꯕꯖꯦꯛꯁꯤꯁꯨ ꯑꯩꯅ ꯄꯣꯜ ꯁꯥꯏꯟꯁ ꯁꯤꯗ ꯑꯩꯅ ꯃꯥꯁꯇꯔ ꯇꯧꯖꯕꯅꯤꯅ ꯑꯩꯅ ꯑꯃꯨꯛꯀꯁꯨ ꯐꯤꯂꯣꯖꯣꯐꯔꯒꯨꯝꯕꯁꯤ ꯑꯩꯈꯣꯏꯗꯗꯤ ꯇꯣꯄꯤꯛ ꯑꯃ ꯑꯣꯏꯅ ꯂꯥꯛꯑꯦ ꯑꯗꯨꯅ ꯐꯤꯂꯣꯖꯣꯐꯔꯒꯨꯝꯕꯒꯤ ꯋꯥꯔꯤꯁꯤ ꯇꯥꯕ ꯃꯈꯣꯏꯒꯤ ꯂꯥꯏꯐ ꯍꯤꯁꯇ꯭ꯔꯤ ꯃꯈꯣꯏꯅ ꯀꯃꯥꯏꯅ ꯏꯁꯇꯔꯒꯜ ꯇꯧꯈꯤ ꯍꯥꯏꯕꯒꯨꯝꯕꯁꯦ ꯑꯁꯨꯝ ꯄꯥꯕꯒꯤ ꯍꯩꯅꯕꯤꯁꯤ ꯂꯩ ꯑꯗꯨꯒ ꯑꯩꯅ ꯈ꯭ꯋꯥꯏ ꯄꯥꯝꯖꯕ ꯂꯥꯏꯔꯤꯛ ꯍꯥꯏꯔꯒꯗꯤ ꯂꯥꯏꯔꯤꯛꯁꯤ ꯑꯩꯍꯣꯏꯅ ꯑꯩꯒꯤ ꯑꯦꯀꯥꯗꯃꯤꯛ ꯑꯩꯒꯤ ꯁꯤꯜꯂꯦꯕꯁ ꯈꯇꯪ ꯌꯥꯎꯕ ꯂꯥꯏꯔꯤꯛꯁꯤ ꯅꯠꯇꯕ ꯑꯇꯣꯞꯄ ꯑꯩꯒꯤ ꯄꯥꯔꯁꯣꯅꯦꯂꯤꯇꯤ ꯍꯦꯟꯀꯠꯄ ꯌꯥꯕ ꯂꯥꯏꯔꯤꯛ ꯀꯨꯝꯕꯁꯦ ꯄꯥꯕ ꯑꯩ ꯌꯥꯝ ꯄꯥꯝꯖꯩ ꯑꯗꯨꯒ ꯅꯣꯕꯦꯜꯁ ꯀꯨꯝꯕ ꯑꯃ ꯑꯃ ꯑꯇꯣꯞꯄ ꯂꯥꯏꯔꯤꯛ ꯑꯦꯁꯇ꯭ꯔꯣꯅꯣꯠꯀꯤ ꯂꯥꯏꯔꯤꯛ ꯀꯨꯝꯕ ꯑꯌꯥꯝꯕꯅ ꯁꯨꯃꯥꯏꯅ ꯑꯩꯈꯣꯏꯒꯤ ꯃꯅꯤꯄꯨꯔꯤꯗ ꯍꯥꯏꯔꯒꯁꯨ ꯑꯩꯅ ꯃꯅꯤꯄꯨꯔꯤ ꯁꯕꯖꯦꯛꯁꯦ ꯂꯧꯗ꯭ꯔꯒꯁꯨ ꯑꯩꯈꯣꯏ ꯃꯅꯤꯄꯨꯔꯤ ꯃꯆꯥ ꯑꯃ ꯑꯣꯏꯅ ꯃꯅꯤꯄꯨꯔꯤꯒꯤ ꯈꯪꯕ ꯌꯥꯕ ꯂꯥꯏꯔꯤꯛ ꯑꯗꯨꯝ ꯄꯥꯖꯩ ꯑꯩꯒꯤ ꯐ꯭ꯔꯦꯟꯁꯤꯡꯗ ꯔꯤꯐ꯭ꯔꯦꯟꯁ ꯂꯧꯔ ꯈꯣꯠꯂꯒ ꯀꯔꯝꯕ ꯂꯥꯏꯔꯤꯛ ꯄꯥꯔꯒ ꯐꯅꯤ ꯈꯣꯠꯅꯤ ꯍꯥꯏꯕꯗꯨ ꯌꯦꯡꯉꯒ ꯑꯗꯨꯃꯥꯏꯅ ꯄꯥꯕ ꯌꯥꯎꯋꯦ ꯑꯗꯨꯒ ꯑꯩꯅ ꯌꯥꯝ ꯃꯅꯤꯄꯨꯔꯤꯒꯤ ꯂꯤꯇ꯭ꯔꯦꯆꯔꯁꯤ ꯌꯥꯝ ꯄꯥꯝꯖꯩ ꯑꯩ ꯃꯅꯤꯄꯨꯔ ꯂꯤꯇ꯭ꯔꯦꯆꯔ ꯂꯧꯗ꯭ꯔꯒꯁꯨ ꯂꯤꯇ꯭ꯔꯦꯆꯔꯒꯤ ꯂꯥꯏꯔꯤꯛ ꯌꯥꯝ ꯄꯥꯖꯩ ꯑꯗꯨꯒ ꯅꯥꯇꯛ ꯃꯅꯤꯄꯨꯔꯤꯗꯅꯤ ꯅꯥꯇꯛꯀ ꯍꯥꯏꯔꯤꯕ ꯅꯣꯕꯦꯜꯁ ꯀꯨꯝꯕꯁꯦ ꯎꯔꯤꯔꯩ ꯃꯥꯙꯕꯤ ꯕꯤꯅꯣꯗꯤꯅꯤ ꯁꯤꯒꯨꯝꯕꯁꯦ ꯌꯥꯝ ꯄꯥꯕꯁꯦ ꯌꯥꯝ ꯅꯨꯡꯉꯥꯏ ꯑꯗꯨꯒ ꯃꯅꯤꯄꯨꯔꯤꯒꯤ ꯀꯜꯆꯔ ꯇ꯭ꯔꯦꯗꯤꯁꯟꯁꯨ ꯑꯩꯈꯣꯏꯅ ꯊꯥꯋꯣꯏꯡꯀꯤ ꯑꯩꯒꯤ ꯁꯕꯖꯦꯛ ꯅꯠꯇ꯭ꯔꯁꯨ ꯇꯝꯃꯨꯗ꯭ꯔꯒꯁꯨ ꯑꯩꯈꯣꯏꯅ ꯁꯤꯒꯨꯝꯕ ꯄꯥꯕꯗꯒꯤ ꯑꯩꯈꯣꯏꯅ ꯑꯦꯛꯅꯣꯂꯦꯖꯁꯤ ꯏꯟꯔꯤꯁ ꯇꯧꯕ ꯉꯝꯍꯜꯂꯦ ꯑꯗꯒꯤ ꯑꯩꯈꯣꯏ ꯑꯃꯔꯣꯝꯗ ꯂꯥꯏꯔꯤꯛ ꯈꯛꯇꯪ ꯑꯩꯒꯤ ꯃꯣꯠꯇꯗꯤ ꯂꯥꯏꯔꯤꯛꯇ ꯌꯥꯎꯔꯤꯕ ꯑꯩꯒꯤ ꯁꯦꯂꯦꯕꯁꯇ ꯁꯦꯂꯦꯕꯁꯇ ꯌꯥꯎꯔꯤꯕ ꯑꯩꯒꯤ ꯇꯣꯄꯤꯛꯁꯤ ꯅꯠꯇꯕ ꯑꯇꯣꯞꯄ ꯂꯥꯏꯔꯤꯛ ꯌꯦꯡꯖꯟꯕꯁꯤ ꯐꯕ꯭ꯔꯥ ꯍꯥꯏꯅ ꯈꯜꯂꯤ ꯑꯗꯨꯅ ꯃꯦꯗꯤꯀꯦꯜꯒꯤ ꯂꯝꯗꯒꯤꯁꯨ ꯑꯩ ꯃꯦꯗꯤꯀꯦꯜ ꯇꯝꯖꯗ꯭ꯔꯒꯁꯨ ꯂꯥꯏꯔꯤꯛ ꯄꯥꯕ ꯌꯥꯕ ꯑꯩꯅ ꯕꯦꯁꯤꯛ ꯑꯣꯏꯕ ꯈꯪꯕ ꯌꯥꯕꯗꯨꯗꯤ ꯑꯩ ꯑꯗꯨꯝ ꯈꯪꯅꯕ ꯍꯣꯠꯅꯩ

ꯍꯦꯛ ꯒ꯭ꯌꯥꯟ ꯇꯥꯕ ꯑꯟꯗꯁꯏ꯭ꯁꯇꯦꯟꯗꯦꯕꯜ ꯄꯥꯔꯁꯟ ꯑꯃ ꯑꯣꯏꯕ ꯀꯥꯟꯗꯁꯨ ꯃꯇꯦꯡ ꯇꯧꯋꯤ ꯑꯗꯨꯅ ꯑꯩꯈꯣꯏꯅ ꯑꯩꯒꯤ ꯂꯥꯏꯔꯤꯛ ꯄꯥꯕꯁꯤ ꯁꯨꯝꯃꯥꯏꯅ ꯁꯤꯒꯤ ꯀꯥꯟꯅꯕ ꯃꯌꯥꯝꯁꯤ ꯑꯍꯥꯟꯕꯗꯗꯤ ꯈꯪꯉꯨꯗꯦꯕ ꯑꯗꯨꯕꯨ ꯂꯥꯏꯔꯤꯛꯁꯤ ꯑꯩ ꯁꯤꯃꯛ ꯐꯪꯒꯅꯤ ꯍꯥꯏꯔꯒ ꯄꯥꯔꯨꯕꯗꯤ ꯅꯠꯇꯦ ꯑꯗꯨꯕꯨ ꯁꯨꯝ ꯑꯩꯒꯤ ꯍꯦꯕꯤꯠ ꯑꯃ ꯑꯣꯏꯔꯝꯕꯒꯤ ꯂꯥꯏꯔꯤꯛꯁꯤ ꯄꯥꯖꯔꯨꯕ ꯃꯇꯝꯁꯤꯗ ꯑꯗꯨꯛꯀꯤ ꯃꯇꯤꯛ ꯀꯥꯟꯅꯕꯁꯤ ꯐꯪꯕ ꯂꯥꯏꯔꯤꯛ ꯂꯥꯏꯔꯤꯛꯁꯤ ꯌꯥꯝ ꯄꯥꯕ ꯄꯥꯔꯤ ꯃꯇꯤꯛ ꯌꯥꯝ ꯅꯣꯂꯦꯖꯁꯦ ꯇꯥꯟꯁꯤꯜꯂꯤ ꯃꯇꯤꯛ ꯃꯥꯡꯗꯕꯁꯦ ꯂꯥꯏꯔꯤꯛ ꯄꯥꯔꯒ ꯐꯪꯉꯦ ꯑꯗꯨꯅ ꯁꯤꯃꯈꯩ ꯀꯥꯟꯅꯕꯁꯤ ꯐꯪꯉꯦ ꯑꯗꯨꯅ ꯁꯨꯃꯥꯏꯅ ꯇꯧꯔꯒ ꯑꯩꯁꯦ ꯁꯨꯝ ꯂꯥꯏꯔꯤꯛ ꯄꯥꯅꯤꯡꯕꯒꯤ ꯑꯄꯥꯝꯕꯁꯦ ꯑꯩꯉꯣꯟꯗ ꯐꯥꯎꯋꯦ